ꯑꯧ ꯍꯂꯣ ꯀꯥꯅ ꯑꯣꯏꯕꯤꯔꯕꯅꯣ ꯑꯧ ꯃꯥꯅꯤ ꯃꯥꯅꯤ ꯇ꯭ꯔꯦꯕꯦꯜ ꯑꯦꯖꯦꯟꯁꯤꯅꯦ ꯍꯥꯏꯕꯤꯌꯨ ꯑꯧ ꯍꯣ ꯍꯣꯏ ꯍꯣꯏ ꯍꯣꯏ ꯌꯥꯅꯤ ꯌꯥꯅꯤ ꯒꯥꯔꯤ ꯒꯥꯔꯤ ꯑꯩꯈꯣꯏꯁꯤ ꯃꯈꯜ ꯑꯅꯤ ꯂꯩꯌꯦ ꯑꯦꯁ ꯌꯨ ꯕꯤ ꯑꯦꯁ ꯌꯨ ꯕꯤ ꯑꯃꯒ ꯀꯥꯔ ꯑꯗꯨꯃꯥꯏꯅ ꯂꯩꯌꯦꯕꯀꯣ ꯑꯗꯨ ꯀꯔꯝꯕꯗꯨ ꯄꯥꯝꯕꯅꯣ ꯑꯦꯁꯌꯨꯕꯤꯁꯤꯅ ꯇꯨ ꯊꯥꯎꯖꯟ ꯐꯥꯏꯚ ꯍꯟꯗ꯭ꯔꯦꯠ ꯂꯩꯌꯦ ꯑꯗꯨꯒ ꯑꯩꯈꯣꯏꯒꯤ ꯀꯥꯔꯁꯤꯅꯀꯣ ꯀꯥꯔꯁꯤꯅ ꯇꯨ ꯊꯥꯎꯖꯟ ꯂꯩꯌꯦ ꯆꯨꯔꯥꯆꯥꯟꯄꯨꯔ ꯐꯥꯎꯗꯤ ꯑꯗ ꯀꯥꯔꯗꯨ ꯑꯣꯏꯅ ꯇꯧꯔꯦ ꯑꯩꯈꯣꯏꯗꯤ ꯁꯤ ꯑꯩꯈꯣꯏꯅ ꯑꯗꯨꯝ ꯔꯤꯖꯅꯦꯕꯜ ꯑꯣꯏꯅ ꯑꯗꯨꯝ ꯐꯤꯛꯁ ꯄ꯭ꯔꯥꯏꯁꯇ ꯑꯗꯨꯝ ꯊꯝꯈ꯭ꯔꯕꯅꯦꯕ ꯑꯗꯨꯅ ꯑꯦꯁ ꯌꯨ ꯕꯤꯗꯨ ꯑꯣꯏꯔꯒꯅ ꯇꯨ ꯊꯥꯎꯖꯟ ꯐꯥꯏꯚ ꯍꯟꯗ꯭ꯔꯦꯠ ꯑꯗꯨꯒ ꯀꯥꯔꯗꯨ ꯑꯣꯏꯔꯒꯅ ꯇꯨ ꯊꯥꯎꯖꯟꯁꯤ ꯑꯩꯈꯣꯏ ꯐꯤꯛꯁ ꯄ꯭ꯔꯥꯏꯁꯇ ꯑꯗꯨꯃꯥꯏꯅ ꯑꯗꯨꯝ ꯂꯩꯈ꯭ꯔꯕꯅꯤ ꯀꯃꯥꯏꯅ ꯈꯜꯂꯤ ꯀꯥꯔꯗꯨ ꯑꯣꯏꯅꯀꯣ ꯍꯣꯏ ꯍꯣꯏ ꯍꯣꯏ ꯑꯗꯨ ꯍꯣꯏ ꯍꯣꯏ ꯍꯣꯏ ꯅꯪ ꯏꯌꯔꯄꯣꯔꯠ ꯌꯧꯔꯕꯣ ꯂꯦꯟꯗꯤꯡ ꯇꯧꯔꯦ ꯑꯣꯀꯦ ꯑꯣꯀꯦ ꯑꯗꯨꯑꯣꯏꯔꯗꯤ ꯑꯗꯨꯑꯣꯏꯔꯗꯤ ꯅꯪꯒꯤ ꯅꯝꯕꯔꯁꯤ ꯇꯧꯔꯒ ꯑꯩ ꯑꯗꯨꯝ ꯗ꯭ꯔꯥꯏꯚꯔ ꯑꯃ ꯇꯧꯔꯒ ꯀꯥꯔꯗꯨ ꯊꯥꯔꯛꯑꯒꯦ ꯑꯗꯨꯗꯤ ꯀꯣ ꯑꯗꯨ ꯅꯪ ꯑꯗꯨꯃꯥꯏꯅ ꯇꯧꯔꯒ ꯍꯣꯏ ꯑꯗꯨꯝ ꯄꯤꯀꯞ ꯇꯧꯁꯅꯨ ꯍꯣꯔꯦꯟ ꯅꯉꯣꯟꯗ ꯗ꯭ꯔꯥꯏꯚꯔꯗꯨꯅ ꯐꯣꯟ ꯇꯧꯔꯛꯑꯒ ꯅꯪ ꯑꯗꯨꯝ ꯀꯩꯅꯣ ꯇꯧꯔꯣꯀꯣ ꯑꯗꯨꯗꯤ ꯑ ꯍꯣꯏ ꯍꯣꯏ ꯐꯔꯦ ꯐꯔꯦ ꯑꯗꯨꯗꯤ ꯊꯝꯃꯒꯦ ꯍꯣꯏ ꯍꯣꯏ ꯍꯣꯏ